ꯑꯩꯅ ꯄꯥꯈ꯭ꯔꯕ ꯂꯥꯏꯅꯤꯡ ꯂꯥꯏꯔꯤꯛ ꯑꯗꯨꯒ ꯇꯥꯕꯗꯁꯨ ꯍꯥꯏꯔꯁꯨ ꯌꯥꯔꯦ ꯑꯗꯨꯝ ꯇꯥꯍꯟꯕꯤꯔꯛꯄ ꯃꯌꯥꯝꯅ ꯑꯗꯨꯒꯤ ꯍꯣꯏ ꯀꯩꯅꯣꯗꯤ ꯕꯔꯁ ꯅꯠꯇ꯭ꯔꯒ ꯁ꯭ꯂꯣꯛ ꯑꯣꯏꯅꯗꯤ ꯅꯠꯇ꯭ꯔꯦ ꯑꯗꯨ ꯁꯪꯁꯊꯥꯟ ꯑꯃꯒꯤ ꯕ꯭ꯔꯝꯍꯀꯨꯃꯥꯔꯤ ꯁꯨꯔꯤꯌꯥ ꯕꯤꯁ꯭ꯋꯥꯕꯤꯗ꯭ꯌꯥꯂꯩ ꯍꯥꯏꯕ ꯑꯗꯨꯒꯤ ꯃꯥꯒꯤ ꯂꯥꯏꯅꯤꯡ ꯂꯣꯟꯆꯠꯇꯣ ꯑꯩꯅ ꯌꯥꯝ ꯄꯥꯝꯅ ꯃꯨꯟꯅ ꯇꯥꯖꯕꯅꯤ ꯑꯗꯨꯒꯤ ꯋꯥꯍꯟꯊꯣꯛꯁꯦ ꯁꯪꯁꯥꯔꯁꯦ ꯃꯤꯄꯨꯡ ꯈꯨꯗꯤꯡꯃꯛꯁꯦ ꯌꯥꯝ ꯅꯨꯡꯁꯤꯅꯅ ꯆꯥꯅꯅ ꯂꯩꯍꯟꯕ ꯑꯗꯨꯒ ꯅꯨꯡꯉꯥꯏꯕ ꯁꯪꯁꯥꯔ ꯑꯃ ꯁꯦꯝꯕꯒꯤ ꯋꯥꯔꯤꯅꯤ ꯑꯗꯨ ꯋꯥꯔꯤꯗꯨ ꯇꯥꯕ ꯃꯇꯝꯗ ꯑꯩꯉꯣꯟꯗ ꯌꯥꯝ ꯅꯨꯡꯉꯥꯏꯕ ꯑꯗꯨꯒ ꯌꯥꯝꯅ ꯅꯨꯡꯁꯤꯕ ꯑꯗ ꯑꯁꯦꯡꯕ ꯏꯁꯣꯔꯁꯤ ꯂꯩꯔꯤꯅꯦ ꯍꯥꯏꯕꯒꯤ ꯊꯥꯖꯕ ꯑꯃ ꯑꯩꯉꯣꯟꯗ ꯄꯣꯛꯈ꯭ꯔꯦ ꯑꯗꯨ ꯑꯗꯨꯅꯅꯤ ꯑꯩꯉꯣꯟꯗ ꯌꯥꯝꯅ ꯅꯨꯡꯉꯥꯏꯍꯜꯂꯤꯁꯦ ꯑꯗꯣ ꯅꯨꯡꯉꯥꯏꯕꯒꯤ ꯋꯥꯈꯜꯗꯣ ꯍꯧꯖꯤꯛꯁꯨ ꯑꯗꯨꯝ ꯂꯦꯡꯗꯅ ꯂꯩ